ꯍꯜꯂꯣ ꯀꯔꯤ ꯑꯣꯏꯔꯕꯅꯣ ꯃꯥꯅꯤ ꯃꯥꯅꯤ ꯑꯗꯨꯝ ꯄꯣꯠ ꯑꯅꯝꯕꯅ ꯗꯤꯁꯀꯥꯎꯟ ꯂꯩ ꯕꯣꯏ ꯀꯣꯂꯣꯝ ꯑꯗꯣꯝꯅ ꯑꯄꯥꯝꯕꯗꯣ ꯑꯗꯨꯝ ꯂꯥꯛꯑꯒ ꯈꯟꯕꯤꯔꯒ ꯗꯤꯁꯀꯥꯎꯟꯗꯣ ꯌꯦꯡꯕꯤꯕ ꯌꯥꯒꯅꯤ ꯑꯗꯨ ꯃꯌꯥꯝꯗꯒꯤ ꯇꯥꯅꯗꯤ ꯑꯩꯅ ꯄꯤꯖꯒꯅꯤ ꯑꯄꯥꯝꯕ ꯑꯗꯨꯝ ꯌꯦꯡꯕꯤꯌꯨ ꯂꯥꯛꯄ ꯌꯥꯅꯤ ꯑꯗꯨꯗꯤ ꯑꯩꯈꯣꯏꯅ ꯍꯣꯜꯁꯦꯜ ꯊꯥꯕꯗ ꯑꯗꯨꯝ ꯗꯤꯁꯀꯥꯎꯟ ꯄꯤꯖꯒꯅꯤ ꯗꯔꯖꯟ ꯂꯧꯕꯗ ꯂꯨꯄꯥ ꯗꯔꯖꯟꯗꯨꯃꯗ ꯂꯨꯄꯥ ꯀꯨꯟꯒꯨꯝꯕ ꯀꯩꯒꯨꯝꯕ ꯑꯗꯒꯤ ꯑꯗꯨꯃꯥꯏꯅ ꯑꯗꯨꯝ ꯇꯣꯡꯍꯟꯖꯒꯅꯤ ꯑꯗꯒꯤ ꯑꯇꯣꯞꯄ ꯑꯥꯏꯇꯦꯝꯗ ꯀꯝꯄꯥꯁ ꯅꯨꯡꯄꯥꯁ ꯀꯩꯀꯥꯗꯨꯁꯨ ꯑꯗꯨꯝ ꯑꯗꯨꯝ ꯊꯝꯖꯔꯤ ꯗꯤꯁꯀꯥꯎꯟ ꯀꯣꯂꯣꯝ ꯅꯨꯡꯂꯣꯝ ꯑꯄꯥꯝꯕ ꯑꯗꯨꯝ ꯂꯧꯕꯤꯕ ꯌꯥꯒꯅꯤ ꯑꯗꯨꯗ ꯑꯩꯈꯣꯏꯅ ꯌꯣꯟꯕꯒꯤꯗꯃꯛꯇꯗꯤ ꯇꯣꯉꯥꯟꯅ ꯂꯩꯕꯗꯒꯤꯗꯤ ꯑꯩꯈꯣꯏꯅ ꯑꯗꯨꯝ ꯌꯦꯡꯉꯒ ꯁꯥꯔꯒ ꯗꯤꯁꯀꯥꯎꯟ ꯊꯝꯖꯒꯅꯤ ꯌꯣꯟꯅꯕꯒꯤꯗꯃꯛꯇꯗꯤ ꯃꯌꯥꯝꯒ ꯔꯦꯠ ꯃꯥꯟꯅꯅ ꯄꯤꯖꯔꯣꯏ ꯂꯨꯄꯥ ꯀꯨꯟꯊ꯭ꯔꯥ ꯅꯤꯐꯨ ꯑꯗꯨꯃꯥꯏꯅ ꯌꯥꯡꯈꯩꯃꯨꯛ ꯑꯗꯨꯃꯥꯏꯅ ꯑꯗꯨꯝ ꯃꯌꯥꯝ ꯗꯔꯖꯟ ꯗꯔꯖꯟꯗ ꯂꯧꯔꯛꯄꯗ ꯇꯣꯡꯅꯕ ꯑꯗꯨꯝ ꯑꯩꯈꯣꯏꯅ ꯗꯤꯁꯀꯥꯎꯟ ꯊꯝꯖꯒꯅꯤ ꯌꯥꯅꯤ ꯑꯗꯣ ꯑꯩꯈꯣꯏꯒꯤ ꯗꯨꯀꯥꯟꯗ ꯑꯗꯨꯝ ꯂꯦꯡꯕꯤꯔꯛꯑꯒ ꯑꯩꯈꯣꯏꯒꯤ ꯗꯤꯁꯀꯥꯎꯟ ꯂꯩꯔꯤꯕ ꯄꯣꯡꯆꯩꯁꯤꯡ ꯑꯥꯏꯇꯦꯝꯁꯤꯡꯗꯣ ꯑꯩꯅ ꯃꯈꯜ ꯃꯈꯜ ꯁꯤ ꯁꯤꯅ ꯁꯤꯗꯩꯅ ꯁꯤꯕꯧꯁꯤ ꯗꯤꯁꯀꯥꯎꯟ ꯂꯩ ꯁꯤꯅ ꯁꯤꯕꯣꯛ ꯀꯥꯟꯅꯩ ꯁꯤ ꯂꯩ ꯍꯥꯏꯕ ꯌꯣꯟꯕꯗ ꯇꯣꯡꯒꯗꯕ ꯃꯋꯣꯡꯗ ꯗꯤꯁꯀꯥꯎꯟꯗꯣ ꯀꯔꯝꯕꯅ ꯍꯦꯟꯅ ꯁꯤꯅ ꯇꯣꯡꯒꯅꯤ ꯃꯌꯥꯝꯗ ꯄꯤꯕꯗ ꯏꯁꯥꯗ ꯄ꯭ꯔꯣꯐꯤꯠ ꯂꯩꯕ ꯑꯥꯏꯇꯦꯝꯁꯤꯡꯗꯣ ꯑꯩ ꯑꯗꯨꯝ ꯎꯠꯆꯔꯛꯀꯦ ꯑꯗꯨꯒ ꯑꯗꯣꯝꯅ ꯌꯣꯟꯕꯗꯁꯨ ꯌꯥꯝ ꯅꯨꯡꯉꯥꯏꯅ ꯌꯣꯟꯕ ꯉꯝꯅꯕꯒꯤꯗꯃꯛꯇ ꯑꯩꯈꯣꯏꯅ ꯑꯉꯝꯕ ꯊꯥꯛꯇ ꯑꯗꯨꯝ ꯃꯌꯥꯝꯒꯤ ꯃꯇꯦꯡ ꯄꯥꯡꯖꯒꯦꯅ ꯈꯟꯖꯔꯤ ꯑꯩꯈꯣꯏ ꯗꯨꯀꯥꯟꯗ ꯂꯦꯡꯖꯟꯕꯤꯔꯛꯑꯣ ꯌꯥꯅꯤ ꯂꯩ ꯂꯥꯏꯔꯤꯛ ꯅꯨꯡꯂꯤꯛ ꯂꯥꯏꯔꯤꯛ ꯂꯥꯏꯔꯤꯛ ꯑꯗꯒꯤ ꯑꯩꯈꯣꯏꯅ ꯑꯩꯈꯣꯏꯅ ꯇꯝꯕꯗ ꯂꯥꯏꯔꯤꯛ ꯇꯝꯕꯗ ꯆꯪꯕꯒꯤ ꯄꯣꯠꯆꯪ ꯑꯗꯩ ꯑꯇꯣꯞꯄ ꯀꯩꯅꯣꯒꯨꯝꯕ ꯁꯥꯟꯅ ꯈꯣꯠꯅꯕꯒꯤ ꯄꯣꯠ ꯆꯩ ꯑꯉꯥꯡꯅ ꯄꯥꯏꯕ ꯌꯥꯕ ꯄꯣꯠꯆꯩ ꯌꯥꯝ ꯂꯩ ꯃꯈꯟ ꯃꯈꯟ ꯑꯗꯨꯗ ꯑꯗꯨꯝ ꯑꯩꯈꯣꯏꯅ ꯑꯉꯝꯕ ꯊꯥꯛꯇ ꯌꯥꯔꯤꯕ ꯃꯈꯩ ꯗꯤꯁꯀꯥꯎꯟ ꯂꯩꯅꯕ ꯑꯗꯨꯝ ꯈꯟꯖꯒꯦ ꯑꯗꯨ ꯑꯗꯨꯗꯣ ꯑꯩꯈꯣꯏꯒꯤ ꯀꯩꯅꯣꯁꯤꯗꯩꯁꯤꯗ ꯂꯥꯛꯄꯗ ꯑꯩꯈꯣꯏ ꯗꯨꯀꯥꯟꯗꯒꯤ ꯁꯤ ꯃꯈꯩꯗꯤ ꯀꯥꯟꯅꯩ ꯍꯥꯏꯕꯗꯣ ꯂꯩꯅꯕ ꯃꯌꯥꯝꯒꯤ ꯂꯩꯔꯤꯕ ꯗꯨꯀꯥꯟꯗꯨꯗꯒꯤ ꯃꯣꯏꯗꯒꯤ ꯂꯧꯕꯅ ꯑꯩ ꯄ꯭ꯔꯣꯐꯤꯠ ꯂꯩꯅꯤ ꯁꯤ ꯁꯤ ꯌꯣꯜꯂꯒꯗꯤ ꯑꯩꯉꯣꯟꯗ ꯊꯥ ꯑꯃꯗ ꯑꯁꯨꯛꯌꯥꯝꯅ ꯑꯩꯉꯣꯟꯗ ꯄ꯭ꯔꯣꯐꯤꯠ ꯂꯩ ꯇꯣꯉꯥꯟꯅ ꯑꯩꯅ ꯍꯣꯜꯁꯦꯜ ꯊꯥꯔꯒ ꯌꯣꯟꯖꯒ꯭ꯔꯁꯨ ꯑꯗꯣꯝꯅ ꯑꯃꯨꯛ ꯌꯨꯝꯗ ꯆꯠꯂꯒ ꯌꯣꯟꯕ ꯃꯇꯝꯗ ꯏꯁꯥꯒꯤ ꯄ꯭ꯔꯣꯐꯤꯠ ꯂꯩꯅꯕ ꯑꯩꯈꯣꯏꯅ ꯑꯗꯨꯝ ꯁꯤꯟꯖꯒꯦꯅ ꯑꯗꯣ ꯌꯦꯡꯕ ꯂꯥꯛꯑꯒ ꯑꯥꯏꯇꯦꯝꯁꯤꯡꯗꯣ ꯑꯗꯨꯝ ꯃꯈꯟꯗꯣ ꯌꯥꯝꯕꯅꯤꯅ ꯑꯄꯥꯝꯕ ꯄꯣꯠ ꯆꯩꯗꯣ ꯌꯦꯡꯕꯤꯔꯦꯒ ꯂꯥꯏꯔꯤꯛꯇ ꯑꯣꯏꯔꯒꯁꯨ ꯃꯌꯥꯝꯅ ꯌꯣꯟꯅꯔꯤꯕ ꯂꯥꯏꯔꯤꯛ ꯃꯈꯟ ꯂꯩꯗꯅ ꯑꯗꯨꯗ ꯑꯩꯈꯣꯏꯅ ꯌꯥꯔꯤꯕ ꯃꯈꯩ ꯇꯥꯅꯕ ꯑꯗꯒꯤ ꯃꯌꯥꯝ ꯂꯩꯔꯤꯕ ꯄꯥꯕ꯭ꯂꯤꯛꯇꯁꯨ ꯀꯥꯟꯅꯅꯕ ꯏꯁꯥꯒꯤꯁꯨ ꯏꯟꯇ꯭ꯔꯦꯁ ꯍꯥꯏꯕꯗꯤ ꯐꯪꯍꯧꯅꯕ ꯄ꯭ꯔꯣꯐꯤꯠꯇꯣ ꯂꯩꯅꯕ ꯈꯣꯠꯅꯕ ꯑꯗꯨꯝ ꯑꯩꯈꯣꯏꯅ ꯑꯗꯨꯝ ꯁꯤꯟꯖꯒꯅꯤ ꯑꯗꯣꯝ ꯑꯗꯨꯝ ꯂꯥꯛꯄꯤꯌꯨ ꯂꯩꯅꯤ ꯑꯄꯥꯝꯕ ꯑꯩꯈꯣꯏꯅ ꯀꯞꯇꯨꯗ ꯗꯤꯖꯥꯏꯟ ꯃꯈꯟ ꯇꯣꯉꯥꯟ ꯇꯣꯉꯥꯟꯕ ꯂꯩ ꯑꯗ ꯑꯗꯨꯝ ꯀ꯭ꯋꯥꯂꯤꯇꯤꯁꯨ ꯃꯈꯟ ꯈꯦꯠꯅꯩꯗꯅ ꯑꯗꯨꯒꯤ ꯀ꯭ꯋꯥꯂꯤꯇꯤ ꯈꯦꯠꯅꯕꯗꯨꯅ ꯑꯗꯣꯝꯅ ꯑꯄꯥꯝꯕꯗꯣ ꯈꯜꯂꯒ ꯁꯤꯗꯕꯨ ꯁꯤꯗꯒꯤ ꯁꯤꯒꯤ ꯀ꯭ꯋꯥꯂꯤꯇꯤꯁꯤꯗꯒꯤ ꯀꯌꯥꯝꯅ ꯍꯦꯟꯅ ꯐꯕꯅ ꯐꯔꯤꯕꯥ ꯑꯗꯩ ꯀꯌꯥꯝ ꯇꯣꯡꯒꯗꯒꯦ ꯑꯗꯒꯤ ꯁꯤꯒꯤ ꯒ꯭ꯂꯥꯁꯁꯤꯅ ꯀꯌꯥꯝ ꯀꯨꯏꯅ ꯆꯠꯄ ꯄꯣꯠꯅꯣ ꯍꯥꯏꯕꯗꯣ ꯑꯗꯨ ꯑꯣ ꯑꯣ ꯑꯣ ꯌꯥꯝ ꯊꯥꯒꯠꯆꯔꯤ